ꯔꯦꯗꯤꯑꯣ ꯇꯤꯚꯤ ꯐꯤꯂꯝꯗ ꯇꯧꯕꯒꯨꯝꯅ ꯃꯦꯗꯤꯌꯥꯗ ꯃꯅꯤꯄꯨꯔꯤ ꯂꯣꯟ ꯑꯁꯤ ꯑꯩꯈꯣꯏꯒꯤ ꯑꯣꯏꯕ ꯃꯅꯤꯄꯨꯔꯤ ꯂꯣꯟꯅ ꯂꯣꯟꯗ ꯑꯗꯨꯝ ꯁꯤꯖꯤꯟꯅꯩ ꯃꯔꯝꯗꯤ ꯃꯅꯤꯄꯨꯔꯤ ꯂꯣꯟ ꯑꯁꯤꯅ ꯑꯩꯈꯣꯏꯒꯤ ꯑꯣꯏꯅ ꯑꯆꯧꯕ ꯊꯧꯗꯥꯡ ꯂꯧꯔꯤ